ꯎꯃꯤ ꯅꯪ ꯊꯕꯛ ꯌꯥꯝ ꯆꯤꯟꯕ꯭ꯔꯣ ꯍꯟꯗꯛꯀꯤ ꯌꯥꯎꯁꯪꯗ ꯑꯩꯈꯣꯏ ꯀꯥꯛꯆꯤꯡꯗ ꯌꯥꯎꯁꯦ ꯑꯁꯦꯡꯕꯔꯣ ꯅꯪ ꯍꯌꯦꯡ ꯅꯛꯁꯜꯂꯛꯑꯀꯥꯟꯗ ꯑꯃꯨꯛ ꯌꯥꯔꯣꯏ ꯈꯣꯠꯂꯣꯏ ꯑꯃꯨꯛ ꯍꯥꯏꯕꯤꯗꯣ ꯍꯥꯏꯔꯛꯀꯅꯤꯀꯣ ꯌꯥꯎꯁꯦ ꯑꯩꯈꯣꯏꯗꯗꯤ ꯑꯁ ꯈꯨꯅꯨꯡꯉꯥꯏ ꯑꯃꯅꯦ ꯍꯥꯏ ꯀꯥꯟꯗꯦ ꯍꯣꯏ ꯑꯩꯈꯣꯏꯒꯤꯁꯤꯗꯤꯕꯀꯣ ꯏꯁꯤꯡꯁꯨ ꯆꯥꯏꯅꯩ ꯑꯗꯩꯗꯤ ꯄꯩꯁꯥꯁꯨ ꯂꯝꯕꯤꯗꯁꯨ ꯃꯌꯥꯝ ꯊꯠꯂꯦ ꯑꯗꯨꯒ ꯑꯥꯗꯅ ꯑꯃꯨꯛ ꯏꯁꯤꯡ ꯆꯥꯏꯅꯕꯩ ꯃꯑꯣꯡꯗ ꯑꯗꯨꯝ ꯇꯧꯋꯤꯗꯅ ꯅꯣꯏꯔꯣꯝꯗꯅ ꯑꯩꯈꯣꯏ ꯁꯣꯝꯗꯅ ꯑꯃꯨꯛ ꯍꯥꯏꯗꯤ ꯑꯗꯨꯝꯕꯁꯦ ꯆꯥꯏꯅꯩ ꯑꯗꯩꯗꯤ ꯂꯝꯕꯤꯗꯁꯨ ꯊꯠꯂꯒ ꯄꯩꯁꯥꯁꯨ ꯃꯨꯜꯂꯦ ꯊꯥꯕꯜꯁꯨ ꯆꯣꯡꯉꯦ ꯑꯗꯩꯗꯤ ꯂꯩꯀꯥꯏ ꯂꯩꯀꯥꯏꯗ ꯆꯠꯂꯒ ꯄꯩꯁꯥꯁꯨ ꯈꯥꯏꯅꯩꯌꯦ ꯌꯥꯝ ꯅꯨꯡꯉꯥꯏ ꯑꯩꯈꯣꯏꯗ ꯑꯣꯏ ꯌꯥꯎꯁꯦ ꯍꯣꯏ ꯈꯔ ꯌꯥꯝꯅ ꯄꯣꯔꯛꯑꯣ ꯑꯗꯣ ꯍꯥ ꯅꯪꯗꯣ ꯌꯥꯎꯁꯪꯗꯣ ꯍꯌꯦꯡꯅꯦ ꯍꯥꯏꯔꯀꯥꯟ ꯉꯁꯤ ꯂꯥꯛꯄꯗꯣ ꯂꯥꯛꯀꯅꯣꯕ ꯅꯨꯃꯤꯠ ꯃꯉꯥꯅꯤꯃꯨꯛ ꯋꯥꯠꯂꯤꯀꯥꯟꯗꯒꯤ ꯂꯥꯛꯑꯣꯕ ꯑꯗꯨ ꯅꯣꯏ ꯃꯥ ꯍꯣꯏꯗ ꯈꯔ ꯍꯥꯏꯅꯧꯋꯣ ꯑꯗꯨ ꯑꯣꯏꯗꯤ ꯍꯣꯏ ꯗ꯭ꯔꯦꯁ ꯂꯩ ꯆꯠꯄ ꯅꯨꯡꯉꯥꯏꯅꯕ ꯌꯥꯗꯧ ꯅꯠꯇ꯭ꯔꯣ ꯑꯩ ꯍꯥꯏꯁꯦ ꯅꯨꯃꯤꯗꯥꯡꯗ ꯆꯠꯄꯗꯣ ꯆꯠꯂꯁꯨ ꯉꯟꯇꯥꯅ ꯍꯟꯖꯜꯂꯛꯑꯁꯦ ꯑꯗꯨꯒ ꯅꯣꯉꯥꯟꯕꯗꯩ ꯐꯖꯟꯅ ꯀꯦꯊꯔꯒ ꯑꯣꯏꯅ ꯁꯣꯔꯣꯛꯇ ꯅꯝꯃꯨꯕꯅ ꯐꯠꯇ꯭ꯔꯣ ꯀꯧꯔꯛꯑꯣꯏ ꯈꯨꯅꯨꯡꯉꯥꯏ ꯑꯝꯅꯤ ꯃꯥꯅꯗꯝꯅꯤ ꯑꯩꯈꯣꯏ ꯀꯥꯛꯆꯤꯡꯗ ꯑꯩꯈꯣꯏ ꯀꯛꯆꯤꯡꯒꯤ ꯌꯥꯎꯁꯪꯒ ꯑꯇꯣꯞꯄꯒꯤ ꯌꯥꯎꯁꯪꯒ ꯃꯅꯗꯝꯅꯦꯕ ꯑꯗꯨꯅ ꯈꯨꯅꯨꯡꯉꯥꯏ ꯑꯃ ꯍꯥꯏꯗꯤ ꯑꯩꯈꯣꯏꯅ ꯍꯥꯏꯗꯤ ꯎꯝ ꯂꯥꯛꯑꯦ ꯍꯣꯏ ꯌꯥꯎꯁꯦ ꯑꯗꯨ ꯑꯩꯈꯣꯏꯁꯤꯗꯅꯦ ꯑꯩꯈꯣꯏꯁꯤꯅꯅꯦ ꯀꯃꯥꯏꯅ ꯇꯧꯋꯦ ꯍꯥꯏꯔꯀꯥꯟꯗ ꯃꯌꯥꯝꯗꯩꯏꯁꯨ ꯑꯩꯈꯣꯏꯁꯤꯅꯁꯨ ꯃꯥꯟꯁꯨ ꯃꯥꯜꯂꯦ ꯅꯨꯡꯉꯥꯏꯕꯁꯨ ꯍꯦꯜꯂꯦ ꯑꯗꯨꯅ ꯌꯨꯇꯨꯕꯔ ꯀꯅꯥꯏ ꯀꯔꯤ ꯄꯨꯂꯞ ꯁꯤꯗ ꯂꯣꯏ ꯊꯣꯝꯖꯜꯂꯛꯑꯒꯅꯦ ꯑꯁ ꯈꯨꯅꯨꯡꯉꯥꯏ ꯑꯝꯅꯤ ꯅꯣꯛ ꯈꯦꯗꯅ ꯊꯥꯕꯜ ꯆꯣꯡꯁꯤ ꯀꯩꯅꯣ ꯇꯩꯕꯤꯌꯣ ꯊꯕꯜꯁꯨ ꯐꯖꯟꯅ ꯆꯣꯡꯊꯁꯤ ꯆꯣꯡꯊꯣꯛꯁꯤ ꯂꯩꯁꯥꯕꯤ ꯂꯩꯁꯥꯕꯤ ꯑꯣꯏꯔꯤꯀꯥꯟꯗ ꯆꯣꯡꯊꯣꯛꯁꯤ ꯍꯣꯏ ꯑꯗꯨ ꯑꯩꯅ ꯍꯥꯏꯔꯦ ꯅꯪ ꯅꯨꯃꯤꯠ ꯃꯉꯥꯅꯤ ꯃꯃꯥꯡꯗ ꯂꯥꯛꯅꯕꯗꯣ ꯅꯣꯏ ꯃꯃꯥ ꯍꯣꯏꯗꯁꯨ ꯐꯖꯟꯅ ꯍꯥꯏꯅꯧꯀꯣ ꯌꯥꯗꯕꯒ ꯌꯥꯔꯣꯏ ꯆꯦꯜꯂꯛꯑꯣ ꯍꯣꯏ ꯑꯗꯨꯗꯤ ꯐꯖꯟꯅ ꯍꯥꯏꯅꯧ ꯑꯗꯨꯏꯗꯨꯒ ꯑꯩꯉꯣꯟꯗꯁꯨ ꯍꯣꯔꯦꯟ ꯀꯣꯜ ꯇꯧꯔꯛꯑꯣ ꯀꯣ ꯍꯣꯏ ꯍꯥꯏꯔꯛꯑꯣ ꯎꯝ ꯌꯥꯅꯕꯗꯤ ꯇꯛꯇꯧꯅꯤꯀꯣ ꯍꯣꯏ ꯊꯝꯃꯒꯦ ꯊꯝꯃꯒꯦ ꯎꯝ